ꯃꯅꯤꯄꯨꯔꯗ ꯃꯍꯩ ꯃꯁꯤꯡ ꯇꯝꯕꯒꯤ ꯑꯩꯈꯣꯏꯒꯤ ꯈꯨꯗꯣꯡ ꯆꯥꯕꯁꯨ ꯃꯌꯥꯝ ꯂꯩ ꯈꯨꯗꯣꯡ ꯆꯥꯗꯕꯁꯨ ꯃꯌꯥꯝ ꯑꯃ ꯂꯩ ꯑꯗꯨꯅ ꯑꯩꯈꯣꯏꯒꯤ ꯈꯨꯗꯣꯡ ꯆꯥꯕ ꯍꯥꯏꯕ ꯇꯥꯔꯒꯗꯤ ꯑꯩꯈꯣꯏꯅ ꯂꯋꯥꯔ ꯏꯗꯨꯀꯦꯁꯟꯗꯩ ꯍꯧꯔꯒ ꯍꯌꯥꯔ ꯏꯗꯨꯀꯦꯁꯟ ꯑꯩꯈꯣꯏꯒꯤ ꯄꯤ ꯑꯩꯆ ꯗꯤꯒ꯭ꯔꯤ ꯐꯪꯅꯅꯕꯒꯤ ꯑꯁꯤ ꯐꯥꯎꯒꯤ ꯆꯥꯡ ꯌꯨꯅꯤꯕꯔꯁꯤꯇꯤꯒꯤ ꯂꯦꯕꯦꯜ ꯐꯥꯎꯒꯤ ꯆꯥꯡꯒꯤ ꯏꯗꯨꯀꯦꯁꯟꯒꯤ ꯖꯒꯥꯁꯦ ꯃꯅꯤꯄꯨꯔꯗ ꯃꯄꯨꯡ ꯐꯥꯅ ꯊꯝꯕꯤꯔꯦ ꯑꯗꯨꯒ ꯉꯁꯥꯏꯒꯤ ꯑꯩꯈꯣꯏꯒꯤ ꯈꯨꯗꯣꯡ ꯆꯥꯗꯕ ꯍꯥꯏꯕ ꯇꯥꯔꯒꯅ ꯉꯁꯥꯏꯒꯤ ꯑꯩꯈꯣꯏꯒꯤ ꯈꯨꯡꯒꯪꯗ ꯑꯩꯈꯣꯏꯒꯤ ꯆꯤꯡꯌꯥ ꯇꯝꯌꯥꯗ ꯌꯥꯝꯅ ꯃꯅꯨꯡ ꯍꯟꯖꯤꯟꯅ ꯂꯩꯈꯤꯕ ꯀꯥꯡꯂꯨꯞ ꯁꯤꯡꯒꯤꯗꯗꯤ ꯏꯗꯨꯀꯦꯁꯟꯁꯤ ꯍꯌꯥꯔ ꯏꯗꯨꯀꯦꯁꯟ ꯐꯪꯅꯅꯕ ꯍꯣꯠꯅꯕ ꯃꯇꯝꯗ ꯑꯩꯈꯣꯏꯒꯤ ꯁꯤꯇꯤ ꯍꯥꯏꯇꯥꯔꯦ ꯑꯩꯈꯣꯏꯒꯤ ꯏꯝꯐꯥꯜ ꯖꯒꯥꯁꯤꯗ ꯂꯥꯛꯅꯅꯕ ꯍꯣꯠꯅꯕ ꯃꯇꯝꯗ ꯑꯋꯥꯕ ꯑꯃ ꯃꯥꯏꯌꯣꯛꯅꯩ ꯑꯗꯨꯅ ꯃꯈꯣꯏꯒꯤ ꯑꯣꯏꯅꯗꯤ ꯑꯩꯈꯣꯏꯒꯤ ꯏꯗꯨꯀꯦꯁꯟꯁꯦ ꯍꯌꯥꯔ ꯏꯗꯨꯀꯦꯁꯟ ꯇꯝꯅꯤꯡꯕ ꯇꯥꯔꯒꯁꯨ ꯂꯝꯕꯤ ꯂꯝꯊꯨꯡ ꯅꯥꯇꯩ ꯆꯥꯗꯕꯅ ꯃꯔꯝ ꯑꯣꯏꯗꯨꯅ ꯃꯈꯣꯏꯅ ꯃꯅꯨꯡ ꯍꯟꯖꯤꯟꯅ ꯂꯩꯈꯤꯕꯅ ꯃꯔꯝ ꯑꯣꯏꯗꯨꯅ ꯑꯩꯈꯣꯏꯒꯤ ꯏꯗꯨꯀꯦꯁꯟꯁꯤ ꯍꯌꯥꯔ ꯏꯗꯨꯀꯦꯁꯟ ꯇꯝꯅꯤꯡꯉꯒꯁꯨ ꯑꯗꯨꯒꯤ ꯈꯨꯗꯣꯉ ꯆꯥꯕ ꯐꯪꯗꯦ ꯑꯗꯨꯅ ꯏꯗꯨꯀꯦꯁꯟꯁꯦ ꯑꯩꯈꯣꯏꯅ ꯍꯌꯥꯔ ꯏꯗꯨꯀꯦꯁꯟ ꯄꯤꯒꯦ ꯍꯥꯏꯕ ꯇꯥꯔꯒꯗꯤ ꯑꯩꯒꯤ ꯋꯥꯈꯟꯗ ꯑꯩꯈꯣꯏꯒꯤ ꯗꯤꯁꯇ꯭ꯔꯤꯛ ꯈꯨꯗꯤꯡꯃꯛꯇ ꯑꯩꯈꯣꯏꯒꯤ ꯌꯨꯅꯤꯕꯔꯁꯤꯇꯤꯒꯨꯝꯕ ꯊꯝꯕꯤꯔꯕ ꯑꯗꯨꯒ ꯀꯣꯂꯦꯖ ꯃꯇꯤꯛ ꯆꯥꯅ ꯃꯔꯥꯡ ꯀꯥꯏꯅ ꯊꯝꯕꯤꯕ ꯇꯥꯔꯒꯗꯤ ꯈꯨꯟꯅꯥꯏꯁꯤꯗ ꯂꯩꯔꯤꯕ ꯃꯍꯩꯔꯣꯏ ꯁꯤꯡꯁꯤꯗ ꯃꯈꯣꯏꯅ ꯄꯥꯝꯃꯤꯕ ꯃꯄꯨꯡ ꯐꯥꯕ ꯏꯗꯨꯀꯦꯁꯟꯗꯣ ꯐꯪꯕ ꯉꯝꯒꯅꯤ ꯑꯗꯨꯒ ꯏꯗꯨꯀꯦꯁꯟꯁꯤꯗ ꯑꯩꯈꯣꯏꯅ ꯊꯝꯕꯤꯔꯤꯕ ꯑꯩꯈꯣꯏꯒꯤ ꯇꯤꯆꯤꯡ ꯑꯦꯗꯁ ꯑꯩꯈꯣꯏꯒꯤ ꯁꯤꯡꯁꯤꯁꯨ ꯏꯟꯐ꯭ꯔ ꯏꯁꯇ꯭ꯔꯛꯆꯔꯁꯨ ꯃꯑꯣꯡ ꯃꯔꯤꯟ ꯇꯥꯗꯕ ꯃꯌꯥꯝ ꯑꯃ ꯂꯩ ꯁꯤ ꯇꯥꯍꯜꯂꯒꯗꯤ ꯍꯦꯟꯅꯁꯨ ꯏꯗꯨꯀꯦꯁꯟ ꯆꯥꯎꯈꯠꯀꯅꯤ ꯑꯗꯨꯒ ꯏꯗꯨꯀꯦꯁꯟꯁꯤꯒꯤ ꯁꯦꯛꯇꯔꯁꯤꯗ ꯂꯩꯔꯤꯕ ꯑꯩꯈꯣꯏꯒꯤ ꯑꯣꯖꯥ ꯍꯥꯏꯕ ꯇꯥꯔꯦ ꯁꯦ ꯑꯩꯈꯣꯏꯅ ꯁꯔꯀꯥꯔꯅ ꯈꯟꯕ ꯈꯟꯕ ꯃꯇꯝꯗꯁꯨ ꯑꯩꯈꯣꯏꯒꯤ ꯃꯥꯒꯤ ꯃꯦꯔꯤꯠ ꯂꯤꯁꯇꯨ ꯌꯦꯡꯉꯛꯇꯕ ꯑꯩꯈꯣꯏꯒꯤ ꯀꯣꯇꯥꯗ ꯑꯩꯈꯣꯏꯒꯤ ꯑꯦꯁ ꯇꯤ ꯑꯦꯁ ꯁꯤ ꯍꯥꯏꯅ ꯌꯦꯡꯉꯛꯄ ꯃꯇꯝꯗ ꯑꯩꯈꯣꯏꯒꯤ ꯑꯁꯣꯏꯕ ꯃꯌꯥꯝ ꯑꯃ ꯌꯥꯎꯔꯛꯄꯁꯨ ꯌꯥꯎꯋꯤ ꯑꯗꯨꯅ ꯏꯗꯨꯀꯦꯁꯟꯒꯤ ꯂꯝꯗꯗꯤ ꯑꯩꯈꯣꯏꯅ ꯑꯩꯈꯣꯏꯒꯤ ꯀꯣꯇꯥ ꯁꯤꯁꯇꯦꯝ ꯔꯤꯖꯥꯕꯦꯁꯟꯁꯤ ꯂꯩꯍꯟꯗꯕꯅ ꯂꯩꯍꯟꯗꯕ ꯄꯥꯝꯃꯤ ꯃꯔꯝꯗꯤ ꯏꯗꯨꯀꯦꯁꯟꯁꯤꯗ ꯉꯁꯥꯏ ꯑꯣꯖꯥꯅ ꯈꯨꯟꯅꯥꯏ ꯑꯃ ꯁꯦꯝꯗꯣꯏꯅꯤ ꯑꯗꯨꯅ ꯑꯣꯖꯥ ꯑꯐꯕ ꯃꯇꯤꯛ ꯆꯥꯕ ꯊꯝꯕ ꯍꯥꯏꯕꯁꯦ ꯈꯨꯟꯅꯥꯏ ꯆꯥꯎꯈꯠꯄꯗ ꯑꯆꯧꯕ ꯃꯇꯦꯡ ꯑꯣꯏ